ꯍꯜꯂꯣ ꯕꯤꯗꯣꯗ ꯅꯍꯥꯛꯀꯤ ꯉꯔꯥꯡ ꯑꯩꯈꯣꯏꯅꯤꯅ ꯂꯧꯔꯛꯄ ꯆꯥꯔꯖꯔ ꯑꯗꯨ ꯌꯥꯝꯅ ꯀ꯭ꯋꯥꯂꯤꯇꯤ ꯐꯩ ꯍꯥꯏꯅ ꯃꯣꯏꯅ ꯍꯥꯏꯗꯗꯅ ꯑꯦꯗꯕꯔꯇꯥꯖꯇꯣ ꯇꯧꯗꯅ ꯂꯧꯔꯛꯄꯅꯤ ꯑꯗꯣ ꯁꯤꯒꯤ ꯆꯥꯔꯖꯔ ꯑꯁꯤ ꯄꯨꯡ ꯑꯃ ꯆꯥꯔꯖ ꯇꯧꯕ ꯃꯇꯝꯗ ꯇꯦꯟ ꯇꯦꯟꯁ ꯃꯩ ꯀꯥꯁꯤ ꯀꯥꯗꯦꯕ ꯑꯗꯨꯗꯨꯅ ꯃꯥꯒꯤ ꯀ꯭ꯋꯥꯂꯤꯇꯤꯁꯦ ꯌꯥꯝ ꯐꯠꯇꯦ ꯑꯗꯨꯅ ꯁꯤ ꯁꯤꯒꯤ ꯄꯣꯠ ꯑꯁꯤ ꯃꯇꯨꯡ ꯃꯅꯥꯎ ꯑꯃꯨꯛ ꯍꯟꯅ ꯂꯧꯔꯨꯕ ꯌꯥꯕ ꯅꯠꯇꯦ ꯕꯥꯏ